ꯌꯦꯟ ꯉꯥꯅꯨ ꯂꯣꯏꯕ ꯑꯁꯤ ꯆꯤꯡꯌꯦꯟ ꯂꯣꯏꯕꯅ ꯊꯥꯗꯣꯛꯂꯒ ꯂꯣꯏ ꯑꯗꯨꯒ ꯑꯩꯈꯣꯏꯅ ꯕꯣꯏꯂꯔꯒꯨꯝꯕ ꯑꯗꯨꯒꯤ ꯂꯥꯌꯔꯒꯨꯝꯕ ꯂꯣꯏꯕꯁꯤꯅ ꯊꯥꯗꯣꯛꯇꯅ ꯄꯣꯟꯗ ꯈꯥꯖꯤꯜꯂꯒ ꯑꯩꯈꯣꯏꯅ ꯂꯣꯏꯕꯅꯤ ꯂꯣꯀꯦꯜꯒꯤ ꯌꯦꯟ ꯊꯥꯗꯣꯛꯂꯒ ꯂꯣꯏꯕ ꯑꯁꯤꯅ ꯃꯤꯒꯤ ꯏꯪꯈꯣꯜꯗ ꯑꯦꯟꯁꯥꯡ ꯅꯥꯄꯤ ꯍꯣꯠꯇꯣꯛꯂꯒ ꯃꯤꯅ ꯉꯥꯡꯅꯕ ꯑꯁꯤꯁꯨ ꯑꯌꯥꯝꯕꯅꯤ ꯑꯗꯨꯅ ꯂꯣꯀꯦꯜ ꯂꯣꯀꯦꯜꯒꯤ ꯌꯦꯟꯕꯨꯗꯤ ꯈꯥꯖꯤꯜꯂꯒ ꯄꯣꯟꯗ ꯊꯝꯕ ꯌꯦꯟꯁꯤꯡ ꯑꯁꯤꯅ ꯌꯥꯝꯅ ꯑꯐꯕ ꯑꯃꯅꯤ